ꯏꯂꯕꯦꯟ ꯅꯕꯦꯝꯕꯔ ꯐꯤꯞꯇꯤꯟ ꯁꯤꯛꯁꯇꯤ ꯁꯕꯦꯟ ꯇ꯭ꯋꯦꯜꯄ ꯖꯅꯋꯥꯔꯤ ꯁꯤꯛꯁꯇꯤꯟ ꯁꯕꯦꯟꯇꯤ ꯁꯕꯦꯟ ꯐꯣꯔꯇꯤꯟ ꯖꯅꯋꯥꯔꯤ ꯁꯕꯦꯟꯇꯤꯟ ꯅꯥꯏꯟꯇꯤ ꯁꯕꯦꯟ ꯐꯤꯞꯇꯤꯟ ꯐꯦꯕꯋꯥꯔꯤ ꯑꯩꯠꯇꯤꯟ ꯁꯤꯛꯁꯇꯤ ꯁꯕꯦꯟ ꯑꯩꯠꯇꯤꯟ ꯃꯥꯔꯁ ꯁꯕꯦꯟꯇꯤꯟ ꯁꯤꯛꯁꯇꯤ ꯁꯕꯦꯟ